ꯑꯩꯈꯣꯏꯅ ꯌꯦꯟ ꯉꯥꯅꯨ ꯂꯣꯏꯕ ꯃꯇꯝꯗ ꯌꯦꯟ ꯉꯥꯅꯨꯁꯦ ꯅꯥꯗꯅꯕ ꯐꯖꯅ ꯆꯦꯛꯁꯤꯟꯅ ꯃꯈꯣꯏꯕꯨ ꯑꯩꯈꯣꯏꯅ ꯁꯦꯟꯅꯒꯦ ꯍꯥꯏꯔꯒꯗꯤ ꯑꯩꯈꯣꯏꯅ ꯃꯇꯝ ꯆꯥꯅ ꯃꯈꯣꯏꯒꯤ ꯃꯆꯤꯟꯖꯥꯛ ꯍꯥꯞꯄꯤꯕ ꯃꯇꯝ ꯆꯥꯅ ꯃꯈꯣꯏꯒꯤ ꯑꯩꯈꯣꯏꯅ ꯏꯁꯤꯡ ꯍꯥꯞꯄꯤꯕ ꯃꯇꯝ ꯆꯥꯅ ꯃꯈꯣꯏꯕꯨ ꯀꯥꯡ ꯍꯤꯗꯥꯛ ꯀꯩꯀꯩ ꯊꯥꯕꯤꯔꯅꯤ ꯑꯗꯨꯗꯒꯤ ꯊꯥꯕꯤꯔꯒ ꯑꯗꯨꯗꯒꯤ ꯃꯩ ꯍꯥꯏꯔꯦ ꯑꯩꯈꯣꯏꯅ ꯑꯦꯂꯦꯛꯇ꯭ꯔꯤꯛꯀꯤ ꯃꯩ ꯕ꯭ꯂꯕ ꯈꯪꯗꯦ ꯑꯃ ꯈꯪꯗꯦ ꯍꯥꯞꯄꯤꯔꯅꯤ ꯀꯥꯡ ꯆꯪꯗꯅꯕ ꯑꯗꯨꯗꯩ ꯃꯊꯤ ꯃꯌꯨꯡꯗꯨꯁꯨ ꯑꯩꯈꯣꯏꯅ ꯑꯗꯨꯝ ꯁꯦꯡꯗꯣꯛꯄꯤꯔꯅꯤ ꯑꯗꯨꯗꯒꯤ ꯈꯥꯖꯤꯟꯂꯅꯤ ꯑꯀꯣꯏꯕꯗꯨꯁꯨ ꯁꯦꯡꯅ ꯑꯀꯣꯏꯕꯁꯨ ꯑꯩꯈꯣꯏꯅ ꯁꯤꯠꯇꯣꯛ ꯁꯦꯡꯗꯣꯛꯇꯅ ꯑꯃꯣꯠ ꯑꯀꯥꯏ ꯃꯍꯤꯛ ꯃꯇꯥꯏ ꯆꯪꯗꯅꯕ ꯑꯩꯈꯣꯏꯅ ꯁꯤꯠꯇꯣꯛ ꯁꯦꯡꯗꯣꯛꯇꯅ ꯇꯧꯕꯤꯔꯅꯤ ꯑꯗꯨꯗꯩ ꯃꯣꯏꯒꯤ ꯃꯊꯤ ꯃꯌꯨꯡꯗꯨꯁꯨ ꯑꯩꯈꯣꯏꯅ ꯑꯗꯨꯝ ꯁꯦꯡꯗꯣꯛꯄꯤꯔꯅꯤ ꯑꯗꯨꯗꯒꯤ ꯁꯦꯡꯗꯣꯛꯄꯤꯔꯕꯅꯤꯅ ꯑꯗꯨꯗꯒꯤ ꯍꯤꯗꯥꯛ ꯂꯥꯡꯊꯛ ꯃꯣꯏꯅ ꯃꯈꯣꯏ ꯀꯔꯤ ꯇꯧꯔꯤ ꯀꯔꯥ ꯇꯧꯔꯤ ꯑꯩꯈꯣꯏꯅ ꯆꯦꯛꯁꯤ ꯑꯗꯨꯝ ꯆꯪꯕꯤꯔꯅꯤ ꯃꯈꯣꯏꯒꯤꯗ ꯂꯣꯛ ꯊꯨꯡꯉꯤꯕ꯭ꯔꯥ ꯅꯠꯇ꯭ꯔꯒ ꯃꯊꯤ ꯐꯥꯏꯔꯤꯕ꯭ꯔꯥ ꯑꯗꯨꯗꯩ ꯃꯆꯤꯟꯖꯥꯛ ꯋꯥꯠꯂꯤꯕ꯭ꯔꯥ ꯅꯠꯇ꯭ꯔꯒ ꯏꯁꯤꯡ ꯋꯥꯠꯂꯤꯕ꯭ꯔꯥ ꯍꯥꯏꯕꯁꯤ ꯑꯩꯈꯣꯏꯅ ꯆꯪꯉꯅꯤ ꯆꯪꯉꯒ ꯑꯗꯨꯃꯛ ꯌꯦꯡꯁꯟꯕꯤꯒꯅꯤ ꯉꯥꯏꯍꯥꯛ ꯂꯩꯇ ꯉꯥꯏꯍꯥꯛꯇ ꯌꯦꯡꯁꯤꯟꯕꯤꯔꯅꯤ ꯑꯗꯨꯃꯥꯏꯅ ꯌꯦꯡꯁꯜꯂꯕꯅꯤꯅ ꯃꯈꯣꯏꯒꯤ ꯑꯁꯣꯏ ꯑꯉꯥꯝꯗꯤ ꯊꯣꯏꯅ ꯌꯥꯎꯔꯔꯣꯏ ꯑꯗꯨ ꯃꯈꯣꯏꯒꯤ ꯑꯗꯨꯝꯕꯗꯨ ꯑꯩꯈꯣꯏꯅ ꯌꯦꯡꯁꯜꯂꯔꯣꯏꯒꯦ ꯇꯥꯊꯤ ꯇꯥꯑꯣꯏꯅ ꯇꯧꯔꯒꯦ ꯍꯥꯏꯔꯒꯅꯕꯨ

ꯁꯦꯟꯅꯕꯤꯒꯅꯤ ꯑꯗꯨꯃꯥꯏꯅ ꯇꯧꯕ ꯇꯥꯔꯗꯤ ꯃꯈꯣꯏꯁꯨ ꯅꯥꯕ ꯈꯣꯠꯄꯗꯨ ꯊꯣꯏꯗꯣꯛꯅ ꯂꯩꯔꯣꯏ ꯍꯥꯏꯅ ꯈꯜꯂꯤ ꯁꯨꯃꯥꯏꯅ ꯌꯦꯟ ꯉꯥꯅꯨꯁꯦ ꯃꯔꯝ ꯆꯥꯅ ꯂꯣꯏꯕꯁꯦ ꯌꯥꯝꯅ ꯐꯩꯑꯦꯅ ꯈꯜꯂꯦ ꯃꯈꯣꯏꯕꯨ ꯑꯩꯈꯣꯏꯅ ꯂꯨꯅꯁꯨ ꯇꯧꯅꯤꯡꯏ ꯂꯨꯅ ꯇꯧꯔꯕꯗꯤ ꯃꯈꯣꯏꯁꯨ ꯃꯄꯨꯟꯁꯤ ꯁꯥꯡꯒꯅꯤ ꯍꯥꯏꯕꯗꯤ ꯑꯅꯥ ꯑꯌꯦꯛ ꯍꯥꯏꯕꯗꯣ ꯌꯥꯎꯔꯣꯏ ꯌꯦꯟ ꯉꯥꯅꯨ ꯁꯤꯁꯨ ꯑꯁꯤꯅꯆꯤꯡꯕꯅꯤ